ꯈꯨꯡꯒꯪꯒꯤ ꯃꯐꯝꯁꯤꯡꯗ ꯏꯗꯨꯀꯦꯁꯟ ꯁꯤꯁꯇꯦꯝ ꯍꯦꯟꯅ ꯐꯒꯠꯍꯟꯒꯦ ꯍꯥꯏꯔꯒꯗꯤ ꯀ꯭ꯂꯕ ꯑꯃꯗꯤ ꯂꯩꯀꯥꯏꯒꯤ ꯃꯌꯥꯝ ꯑꯃ ꯂꯩꯔꯤꯕ ꯊꯧꯄꯨꯕꯁꯤꯡꯅ ꯑꯋꯥꯔꯅꯦꯁ ꯄ꯭ꯔꯣꯒ꯭ꯔꯥꯝ ꯃꯌꯥꯝ ꯑꯃ ꯁꯤꯟꯕ ꯗꯔꯀꯥꯔ ꯇꯥꯏ ꯌꯨꯝ ꯌꯨꯝ ꯆꯪꯗꯨꯅ ꯌꯨꯝꯊꯣꯡ ꯌꯨꯝꯊꯣꯡ ꯆꯪꯗꯨꯅ ꯂꯥꯏꯔꯤꯛ ꯇꯝꯕ ꯑꯉꯥꯡ ꯀꯌꯥ ꯂꯩꯔꯤ ꯀꯌꯥꯅ ꯇꯝꯃꯤ ꯀꯌꯥꯅ ꯇꯝꯗꯦ ꯍꯥꯏꯕꯗꯨ ꯌꯦꯡꯁꯤꯟꯕ ꯑꯃ ꯆꯪꯉꯦ ꯇꯝꯗꯕ ꯃꯈꯩꯗꯨꯕꯨ ꯇꯝꯅꯕ

ꯇꯝꯍꯟꯅꯕ ꯃꯃꯥ ꯃꯄꯥꯁꯤꯡꯗ ꯁꯨ ꯀ꯭ꯂꯕ ꯅꯠꯇ꯭ꯔꯒꯅ ꯂꯩꯀꯥꯏꯒꯤ ꯃꯤꯉꯩꯅ ꯍꯥꯏꯒꯗꯕꯅꯦ ꯑꯃꯗꯤ ꯃꯇꯦꯡ ꯄꯥꯡꯒꯗꯕꯅꯤ ꯂꯩꯀꯥꯏꯒꯤ ꯃꯤꯅ ꯂꯩꯖꯗꯕ ꯃꯃꯥ ꯃꯄꯥ ꯂꯩꯖꯗ꯭ꯔꯕ ꯑꯉꯥꯡꯁꯤꯡꯕꯨ ꯂꯥꯏꯔꯤꯛ ꯇꯝꯅꯍꯟꯅꯕꯗ ꯃꯇꯦꯡ ꯄꯥꯡꯒꯗꯕꯅꯤ ꯑꯃꯗꯤ ꯇꯝꯅꯕ ꯍꯣꯠꯅꯒꯗꯕꯅꯦ ꯈꯨꯡꯒꯪꯒꯤ ꯑꯉꯥꯡꯁꯤꯡ ꯂꯥꯏꯔꯤꯛꯇ ꯃꯊꯋꯥꯏ ꯌꯥꯎꯅꯕ ꯃꯅꯤꯄꯨꯔ ꯁꯔꯀꯥꯔꯗꯒꯤ ꯃꯇꯦꯡ ꯂꯧꯒꯗꯕꯅꯤ ꯑꯃꯗꯤ ꯏꯗꯨꯀꯦꯁꯟ ꯁꯤꯁꯇꯦꯝꯗ ꯐꯒꯠꯅꯕ ꯍꯣꯠꯅꯒꯗꯕꯅꯤ

ꯈꯨꯡꯒꯪꯒꯤ ꯃꯐꯝꯁꯤꯡꯗ ꯑꯉꯥꯡ ꯈꯔ ꯈꯛꯇꯃꯛ ꯁ꯭ꯀꯨꯜ ꯆꯠꯄꯒꯤ ꯃꯔꯝꯗꯤ ꯃꯃꯥ ꯃꯄꯥꯁꯤꯡꯗꯨ ꯂꯥꯏꯔꯕ ꯄꯩꯁꯥ ꯂꯩꯖꯗꯕ ꯑꯃꯗꯤ ꯂꯥꯏꯔꯤꯛ ꯂꯥꯏꯁꯨ ꯇꯃꯛꯇꯕ ꯑꯗꯨꯅ ꯊꯥꯗꯕ ꯑꯣꯏꯔꯝꯒꯅꯤ ꯃꯗꯨꯅ ꯏꯟꯗꯤꯌꯥ ꯁꯔꯀꯥꯔ ꯑꯃꯗꯤ ꯃꯅꯤꯄꯨꯔ ꯁꯔꯀꯥꯔꯅ ꯑꯆꯧꯕ ꯈꯣꯡꯊꯥꯡ ꯑꯃ ꯂꯧꯗꯨꯅ ꯈꯨꯡꯒꯪꯗ ꯂꯩꯔꯤꯕ ꯁ꯭ꯀꯨꯜ ꯃꯌꯥꯝ ꯑꯃꯕꯨ ꯁꯦꯝꯒꯠ ꯁꯥꯒꯠꯄ ꯑꯣꯖꯥ ꯃꯌꯥꯝ ꯑꯃ ꯊꯥꯗꯕꯤꯔꯛꯑꯒ ꯁ꯭ꯀꯨꯜ ꯑꯗꯨꯕꯨ ꯐꯖꯅ ꯅꯤꯡꯊꯤꯅ ꯆꯂꯥꯏꯍꯟꯕ ꯃꯔꯝ ꯑꯣꯏ ꯑꯣꯖꯥꯁꯤꯡꯒꯤ ꯃꯇꯦꯡꯁꯨ ꯌꯥꯝꯅ ꯆꯪꯉꯤ ꯑꯉꯥꯡꯁꯤꯡ ꯁ꯭ꯀꯨꯜ ꯀꯥꯍꯜꯂꯛꯄ ꯍꯥꯏꯕꯁꯦ ꯄꯩꯁꯥ ꯂꯩꯖꯗꯕ ꯈꯨꯡꯒꯪꯒꯤ ꯃꯤꯑꯣꯏꯁꯤꯡꯗꯗꯤ ꯏꯟꯗꯤꯌꯥ ꯁꯔꯀꯥꯔꯅ ꯅꯠꯇ꯭ꯔꯒꯅ ꯃꯅꯤꯄꯨꯔ ꯁꯔꯀꯥꯔꯅ ꯌꯦꯡꯁꯤꯟꯕꯤꯗꯨꯅ ꯄꯩꯁꯥ ꯅꯨꯡꯁꯥꯒꯤ ꯑꯋꯥꯕꯗꯣ ꯃꯇꯦꯡ ꯄꯥꯡꯕ ꯑꯃ ꯆꯪꯉꯤ ꯃꯗꯨꯗꯗ ꯈꯨꯡꯒꯪꯒꯤ ꯑꯉꯥꯡꯁꯤꯡꯗꯨ ꯂꯥꯏꯔꯤꯛ ꯂꯥꯏꯁꯨ ꯇꯝꯕꯗ ꯃꯇꯦꯡ ꯄꯥꯛꯒꯅꯤ